ꯑꯩꯒ ꯏꯃꯥꯟꯅꯕ ꯑꯃꯒ ꯌꯥꯅꯈꯤꯗꯕꯗꯨ ꯑꯩꯅ ꯅꯣꯡꯃ ꯐꯥꯔꯝ ꯀꯨꯝꯃꯦ ꯑꯩꯒꯤ ꯉꯥ ꯐꯥꯕ ꯃꯇꯝꯗ ꯃꯥꯁꯨ ꯀꯨꯝꯃꯦ ꯉꯥ ꯐꯥꯕ ꯃꯇꯝꯗ ꯃꯤꯗꯣ ꯂꯩꯇꯕꯅꯤꯅ ꯈꯠꯅꯈ꯭ꯔꯒꯁꯨ ꯃꯥꯁꯨ ꯏꯇꯥꯎ ꯂꯥꯛꯑꯣꯅ ꯑꯩꯅ ꯀꯧꯔꯦ ꯀꯧꯔꯒ ꯁꯤ ꯏꯟꯁꯦ ꯄꯥꯏꯗꯕ ꯌꯥꯗꯕꯅꯤꯅ ꯄꯥꯏꯍꯜꯂꯒ ꯏꯕꯥꯅꯤ ꯑꯗꯨꯃꯥꯏꯅ ꯅꯨꯡꯁꯤ ꯆꯥꯟꯅꯔꯒ ꯏꯟ ꯉꯥ ꯐꯥꯕ ꯏꯟ ꯃꯥꯁꯨ ꯄꯥꯏꯔꯦ ꯑꯩꯁꯨ ꯄꯥꯏꯔꯦ ꯑꯗꯨꯒ ꯉꯥ ꯐꯥꯔꯦ ꯏꯟ ꯀꯣꯠꯃꯤꯟꯅꯔꯦ ꯏꯟ ꯀꯣꯠꯃꯤꯟꯅꯔꯒ ꯉꯥ ꯐꯥꯔꯒ ꯃꯥꯁꯨ ꯅꯨꯡꯉꯥꯏꯇꯅꯤꯡꯉꯥꯏꯒꯤꯅꯦꯅ ꯑꯩꯅ ꯉꯥ ꯆꯔꯥ ꯉꯥ ꯑꯍꯨꯝ ꯃꯔꯤ ꯑꯃꯁꯨ ꯃꯉꯣꯟꯗ ꯄꯤꯈꯤ ꯑꯗꯨꯃꯥꯏꯅ ꯇꯧꯔꯒ ꯑꯩꯅ ꯃꯉꯣꯟꯗ ꯍꯦꯟꯗꯜ ꯇꯧꯔꯒ ꯑꯗꯨꯃꯥꯏꯅ ꯇꯧꯋꯤ ꯃꯥꯁꯨ ꯌꯥꯔꯛꯏ ꯑꯗꯨꯒ ꯏꯕꯥꯅꯤꯃꯛ ꯉꯥ ꯐꯥꯕ ꯂꯣꯏꯔꯕ ꯃꯇꯨꯡꯗ ꯑꯗꯨꯝ ꯌꯨꯝꯐꯥꯎ ꯀꯥꯅꯔꯛꯑꯦ ꯑꯗꯨꯒ ꯃꯈꯣꯏꯗꯁꯨ ꯆꯠꯂꯨꯔꯦ ꯆꯥꯛꯁꯨ ꯆꯥꯃꯤꯟꯅꯔꯛꯑꯦ